ꯍꯂꯣ ꯑꯩꯁꯦ ꯀꯩꯅꯣꯗ ꯑꯩꯁꯦ ꯇꯨꯔꯤꯖꯝꯅꯦꯕꯀꯣ ꯎꯝ ꯑꯗꯣ ꯀꯩꯅꯣꯝꯇ ꯍꯪꯖꯒꯦꯕ ꯑꯣ ꯁꯣꯝꯁꯦ ꯀꯩꯅꯣ ꯑꯣꯏꯕꯤꯕ꯭ꯔꯣ ꯍꯥꯏꯕꯗꯤ ꯑꯥ ꯎꯝ ꯍꯣꯏ ꯑꯩꯁꯨ ꯐꯣꯟ ꯅꯝꯕꯔꯁꯤ ꯃꯤꯉꯣꯟꯗꯒꯤ ꯂꯧꯔꯛꯄꯅꯦꯕꯀꯣ ꯑꯣꯏꯅ ꯁ꯭ꯋꯥꯏꯗꯒꯤ ꯑꯗꯣ ꯑꯩꯁꯦ ꯒꯣꯕꯤꯟꯗꯖꯤꯗ ꯆꯠꯅꯤꯡꯉꯦꯕ ꯑꯗꯣ ꯁꯣꯝꯒ ꯆꯠꯃꯤꯟꯅꯕ ꯌꯥꯅꯤꯅ ꯎꯝ ꯑꯩꯁꯦ ꯃꯤꯖꯣꯔꯥꯝꯗꯒꯤ ꯑꯩꯗꯤ ꯂꯥꯏꯗꯤ ꯈꯨꯔꯨꯝꯃꯔꯣꯏ ꯍꯥꯏꯗꯤ ꯑꯩ ꯁꯨꯝ ꯌꯦꯡꯅꯤꯡꯕꯗꯣ ꯍꯥꯏꯕ ꯇꯥꯔꯦ ꯀꯩꯀꯩ ꯀꯃꯥꯏ ꯀꯃꯥꯏ ꯇꯧꯖꯥꯠꯅꯣ ꯍꯥꯏꯗꯤ ꯐꯖꯩꯕꯀꯣ ꯁꯨꯝ ꯎꯀꯥꯟꯗ ꯑꯗ ꯁꯨꯝ ꯀꯣꯏꯕ ꯑꯣꯏꯅ ꯀꯩ ꯑꯣꯏꯅ ꯍꯥꯏꯗꯤ ꯂꯩꯗꯅ ꯑꯗꯨꯃꯥꯏꯅ ꯇꯧꯅꯤꯡꯏꯕ ꯈꯔ ꯎꯝ ꯍꯣꯏ ꯎꯝ ꯎꯝ ꯑꯗꯨ ꯀꯩꯅꯣꯝꯇꯒ ꯍꯪꯒꯦꯅꯦ ꯑꯗꯣ ꯑꯩꯈꯣꯏꯅ ꯆꯠꯄꯀꯥꯟꯗ ꯍꯥꯏꯗꯤ ꯃꯤꯗꯤ ꯀꯩꯅꯣ ꯁꯦꯠꯅꯔ ꯆꯠꯂꯤꯗꯅ ꯑꯗꯣ ꯑꯩꯈꯣꯏꯗꯤ ꯑꯗꯨꯝ ꯁꯤꯝꯄꯜꯗ ꯍꯥꯏꯕꯗꯤ ꯁꯦꯠꯇꯕꯤꯗ ꯍꯥꯏꯕꯗꯤ ꯑꯩꯅ ꯍꯥꯏꯗꯤ ꯀꯜꯆꯔꯦꯜ ꯗ꯭ꯔꯦꯁ ꯁꯦꯠꯇ꯭ꯔꯁꯨ ꯌꯥꯕ꯭ꯔ ꯁꯤꯅꯤ ꯀꯥꯏꯗꯦꯀꯣ ꯑꯗꯨꯗꯤ ꯆꯠꯂꯨꯔꯒ ꯑꯃꯨꯛ ꯌꯥꯗꯦ ꯈꯣꯠꯇꯦ ꯀꯥꯏꯅꯗꯤ ꯂꯩꯇꯦꯀꯣ ꯎꯝ ꯎꯝ ꯎꯝ ꯎꯝ ꯀꯩꯁꯨ ꯀꯥꯏꯗꯦ ꯑꯩꯗꯤ ꯑꯃꯨꯛ ꯆꯠꯂꯨꯔꯒ ꯍꯥꯏꯗꯤ ꯌꯥꯔꯛꯇ꯭ꯔꯗꯤꯅ ꯈꯜꯂꯤꯅꯦ ꯍꯥꯏꯕ ꯑꯃꯨꯛꯁꯨ ꯑꯩꯁꯦ ꯅꯍꯥꯟꯗꯩ ꯂꯥꯛꯄꯅꯦꯕ ꯑꯗꯨ ꯁꯨꯝ ꯀꯣꯏꯔꯨꯔꯦ ꯃꯌꯥꯝ ꯑꯃꯁꯨ ꯀꯪꯂꯥ ꯀꯩꯁꯨ ꯆꯪꯉꯨꯔꯦ ꯑꯩ ꯒꯣꯕꯤꯟꯗꯖꯤꯁꯦ ꯑꯃꯨꯛ ꯆꯪꯅꯤꯡꯉꯛꯄ ꯑ ꯑꯗꯨꯝ ꯍꯥꯎꯋꯦ ꯆꯥꯛ ꯌꯦꯟꯁꯥꯡꯁꯦ ꯃꯅꯤꯄꯨꯔꯤ ꯆꯥꯛ ꯌꯦꯟꯁꯥꯡꯁꯦ ꯌꯥꯝ ꯍꯥꯎꯋꯦ ꯁꯣꯝꯗꯤ ꯆꯥꯛ ꯆꯥꯕꯤꯔꯕꯣ ꯍꯣꯏ ꯑꯗꯣ ꯍꯣꯔꯦꯟ ꯀꯩꯅꯣꯁꯦ ꯅꯨꯡꯊꯤꯜ ꯑꯗ꯭ꯋꯥꯏꯗꯗꯤ ꯆꯠꯄ ꯌꯥꯅꯤꯅ ꯍꯣꯏ ꯍꯣꯏ ꯍꯣꯏ ꯑꯗꯨꯗꯤ ꯍꯣꯏ ꯍꯣꯏ ꯑꯗꯨꯗꯤ ꯑꯗꯨꯝ ꯇꯧꯔꯛꯑꯒꯦꯀꯣ ꯑꯗꯨꯗꯤ ꯊꯝꯖꯔꯒꯦ ꯑꯥꯎ ꯑꯥꯎ